ꯃꯦꯝ ꯑꯩ ꯃꯦꯝꯈꯣꯏꯒꯤ ꯁ꯭ꯀꯨꯜꯒꯤ ꯐꯥꯏꯟ ꯑꯥꯔ꯭ꯇꯀꯤ ꯑꯣꯖꯥ ꯑꯃ ꯀꯧꯏ ꯍꯥꯏꯕꯗꯣ ꯑꯗꯨꯒꯤ ꯑꯦꯄ꯭ꯂꯥꯏ ꯇꯧꯕ ꯂꯥꯛꯆꯕꯅꯦ ꯑꯥꯎ ꯃꯥꯅꯦ

ꯑꯦꯛ꯭ꯁꯀ꯭ꯌ꯭ꯨꯁ ꯃꯤ ꯃꯦꯝ ꯃꯦ ꯑꯥꯏ ꯀꯝ ꯏꯟ ꯊꯦꯡꯀ꯭ꯌꯨ ꯃꯦꯝ

ꯃꯦꯝ ꯁꯤꯗ ꯑꯩꯒꯤ ꯀꯩꯅꯣ ꯂꯩꯖꯔꯦ ꯔꯦꯁꯨꯃꯤ ꯁꯤꯗ ꯂꯩꯖꯔꯦꯀꯣ

ꯑꯩ ꯑꯩꯒꯤ ꯃꯤꯡ ꯅꯤꯡꯊꯧꯖꯝ ꯔꯣꯅꯥꯜꯗꯣ ꯑꯩ ꯏꯝꯐꯥꯜ ꯑꯥꯔ꯭ꯇ꯭ꯁ ꯀꯣꯂꯦꯖꯇ ꯑꯩꯈꯣꯏꯒꯤ ꯕꯤ ꯑꯦꯐ ꯑꯦꯒꯤ ꯗꯤꯒ꯭ꯔꯤꯁꯦ ꯑꯗꯨꯗꯒꯤ ꯑꯣꯕꯇꯦꯟ ꯇꯧꯖꯔꯛꯄꯅꯤ ꯑꯗꯨꯒ ꯑꯩ ꯑꯗꯨꯒꯤ ꯃꯇꯨꯡꯗ ꯑꯩꯈꯣꯏꯒꯤ ꯐ꯭ꯔꯤꯂꯦꯟꯁ ꯑꯥꯔꯇꯤꯁ ꯑꯣꯏꯅ ꯂꯩꯔꯝꯃꯦ ꯑꯗꯨꯒꯤ ꯃꯇꯨꯡꯗ ꯑꯃꯨꯛ ꯃꯇꯝ ꯈꯔ ꯑꯩꯈꯣꯏꯒꯤ ꯑꯇꯣꯞꯄ ꯄ꯭ꯔꯥꯏꯕꯦꯠ ꯁ꯭ꯀꯨꯜꯁꯤꯡꯗ ꯁꯤ ꯕꯤ ꯑꯦꯁ ꯁꯤꯒꯤ ꯁ꯭ꯀꯨꯜꯁꯤꯡꯗ ꯑꯩꯈꯣꯏꯒꯤ ꯂꯥꯏ ꯌꯦꯛꯄꯒꯤ ꯄꯥꯔ꯭ꯠ ꯇꯥꯏꯝꯒꯤ ꯇꯥꯏꯞꯇ ꯑꯣꯖꯥ ꯈꯔ ꯈꯔ ꯑꯣꯏꯕ ꯌꯥꯎꯔꯝꯃꯦ ꯑꯗꯨꯒ ꯍꯧꯖꯤꯛ ꯍꯧꯖꯤꯛꯇꯤ ꯑꯩ ꯃꯇꯝ ꯈꯔ ꯑꯃꯨꯛ ꯑꯣꯖꯥ ꯑꯣꯏꯕ ꯂꯦꯞꯇꯨꯅ ꯑꯇꯣꯞꯄ ꯋꯥꯔ꯭ꯀ ꯈꯔꯗ ꯑꯣꯏꯅ ꯆꯠꯂꯨꯕꯗꯒꯤ ꯄꯣꯊꯥꯔꯨꯔꯦ ꯑꯩꯁꯨ ꯍꯧꯖꯤꯛ ꯑꯃꯨꯛ ꯃꯦꯝ ꯍꯣꯏꯒꯤ ꯑꯣꯖꯥ ꯑꯃ ꯐꯥꯏꯟ ꯑꯥꯔ꯭ꯠꯁꯀꯤ ꯋꯥꯠꯂꯦ ꯍꯥꯏꯕꯗꯣ ꯑꯗꯨꯗꯣ ꯑꯗꯨꯒꯤ ꯑꯝꯇ ꯑꯦꯄ꯭ꯂꯥꯏ ꯇꯧꯒꯦꯅ ꯂꯥꯛꯆꯕꯅꯦ

ꯑꯧ ꯃꯦꯝ ꯑꯩ ꯍꯥꯟꯅ ꯁꯤꯒꯤ ꯐꯤꯜꯁꯤꯗ ꯑꯩꯒꯤ ꯇꯤꯆꯤꯡ ꯑꯦꯛꯁꯄꯦꯔ꯭ꯌꯦꯟꯁꯁꯦ ꯆꯍꯤ ꯑꯅꯤ ꯍꯦꯟꯅꯁꯨ ꯂꯩꯔꯦ ꯑꯗꯨꯒꯤꯁꯨ ꯃꯊꯛꯇ ꯃꯈꯣꯏꯒꯤ ꯑꯉꯥꯡꯁꯤꯡꯗ ꯑꯩꯈꯣꯏꯒꯤ ꯁꯤ ꯕꯤ ꯑꯦꯁ ꯏ ꯅ ꯄꯤꯔꯤꯕ ꯁꯤꯂꯦꯕꯁ ꯑꯁꯤ ꯑꯩꯅ ꯏꯂꯥꯏ ꯂꯥꯏꯅ ꯍꯦꯟꯗꯜ ꯇꯧꯕ ꯉꯝꯕ ꯑꯩꯒꯤ ꯑꯦꯛ꯭ꯁꯄꯔꯇꯤꯁꯀꯤ ꯃꯈꯥꯗ ꯂꯩꯕꯗꯤ ꯑꯣꯏꯕ ꯑꯗꯨꯒ ꯍꯥꯟꯅꯁꯨ ꯇꯥꯛꯎꯔꯕꯅꯤꯅ ꯑꯩꯉꯣꯟꯗ ꯑꯗꯨꯒꯤ ꯁꯤꯒꯤ ꯃꯦꯝ ꯍꯣꯏꯒꯤ ꯀꯧꯔꯤꯕ ꯄꯣꯁ ꯁꯤꯒꯤ ꯑꯥꯏꯗ꯭ꯌꯦꯜ ꯀꯦꯟꯗꯤꯗꯦꯠꯁꯤ ꯑꯩ ꯑꯗꯨꯝ ꯑꯣꯏꯒꯅꯦꯅ ꯊꯥꯖꯕ ꯑꯃꯗꯤ ꯂꯩꯕ ꯑꯗꯨꯒꯤꯗꯃꯛꯇꯅꯤ ꯁꯤꯒꯤ ꯏꯟꯐꯣꯔꯃꯦꯁꯟꯁꯤꯗꯤ ꯃꯦꯝ ꯍꯣꯏꯅ ꯑꯥꯏ ꯑꯦꯁ ꯇꯤ ꯚꯤꯒꯤ ꯄꯥꯎꯗ ꯍꯥꯞꯂꯛꯄ ꯑꯦꯗꯚꯔꯇꯤꯁꯃꯦꯟꯗꯁꯨ ꯊꯦꯡꯅꯔꯦ ꯈꯕꯔꯗꯁꯨ ꯊꯦꯡꯅꯔꯦ ꯂꯣꯏꯅ ꯂꯣꯏꯅꯅ ꯑꯩꯒꯤ ꯀꯣꯂꯤꯛ ꯃꯦꯝ ꯍꯣꯏ ꯁ꯭ꯀꯨꯜꯗ ꯑꯣꯖꯥ ꯑꯣꯏꯕ ꯃꯦꯠꯁꯀꯤ ꯁꯔ ꯃꯣꯍꯤꯟꯗ꯭ꯔꯣꯗꯣ ꯃꯥꯅꯁꯨ ꯑꯩꯉꯣꯟꯗ ꯁꯨꯃꯥꯏꯅ ꯂꯥꯏ ꯌꯦꯛꯄꯒꯤ ꯐꯥꯏꯟ ꯑꯥꯔꯠꯀꯤ ꯑꯣꯖꯥ ꯑꯃ ꯁꯨꯃꯥꯏꯅ ꯀꯧꯋꯦꯅ ꯃꯥꯅꯁꯨ ꯑꯩꯉꯣꯟꯗ ꯍꯥꯏꯔꯛꯄꯗꯒꯤ ꯂꯥꯛꯄꯅꯦ ꯃꯦꯝ ꯑꯗꯨꯒꯤꯗꯤ ꯑꯩꯅ ꯍꯥꯟꯅ ꯄꯨꯔꯝꯕ ꯁ꯭ꯀꯨꯜꯗꯣ ꯑꯗꯨꯁꯨ ꯄ꯭ꯔꯥꯏꯕꯦꯠꯅꯤ ꯑꯗꯨꯗꯗꯤ ꯃꯈꯣꯏꯅ ꯁꯥꯕꯁꯤ ꯑꯍꯥꯟꯕ ꯆꯪꯉꯛꯄꯗꯗꯤ ꯇ꯭ꯋꯦꯜ꯭ꯕ ꯁ꯭ꯋꯥꯏꯗꯒꯤ ꯍꯧꯏ ꯑꯗꯨꯅ ꯑꯗꯨꯝ ꯁ꯭ꯀꯨꯜꯒꯤ ꯔꯄꯨꯇꯦꯁꯟ ꯀꯩ ꯀꯩꯒ ꯌꯦꯡꯂꯨꯔꯒ ꯑꯗꯨꯗꯒꯤꯗꯤ ꯑꯩꯅ ꯀ꯭ꯂꯥꯁꯀꯤ ꯄꯨꯕꯒꯤ ꯃꯇꯝ ꯍꯦꯜꯂꯛꯀꯗꯕ ꯁꯤꯡꯗꯨꯒ ꯍꯥꯏꯔꯨꯔꯒꯗꯤ ꯑꯍꯥꯟꯕ ꯆꯪꯂꯛꯄꯁꯨ ꯑꯣꯏꯕꯅꯤꯅ ꯑꯗꯨꯝ ꯊꯔꯇꯤꯟ ꯐꯣꯔꯇꯤꯟ ꯁ꯭ꯋꯥꯏꯗꯒꯤꯗꯤ ꯍꯧꯍꯟꯅꯤꯡꯏ ꯊꯦꯡ ꯀ꯭ꯌꯨ ꯃꯦꯝ